ꯍꯥꯏꯕꯗꯤ ꯂꯥꯏꯔꯤꯛ ꯇꯝꯕ ꯑꯁꯤ ꯃꯌꯥꯝ ꯑꯃ ꯇꯝꯃꯕ ꯑꯣꯏꯕ ꯅꯠꯇꯦ ꯇꯦꯟꯗ ꯇꯨꯌꯦꯜꯞꯇ ꯕꯤ ꯑꯦꯗ ꯑꯦꯝ ꯑꯦꯗ ꯃꯌꯥꯝ ꯂꯥꯏꯔꯤꯛ ꯇꯝꯕ ꯂꯩꯕꯅꯤꯅ ꯁꯔꯀꯥꯔꯁꯤꯡꯅ ꯊꯕꯛ ꯂꯧꯕꯗ ꯃꯤ ꯃꯉꯥ ꯂꯧꯒꯗꯕꯗ ꯇꯔꯥ ꯂꯧꯁꯟꯕ ꯇꯔꯥ ꯂꯧꯒꯗꯕꯗ ꯀꯨꯟ ꯂꯧꯁꯜꯂꯕꯅꯤꯅ ꯁꯣꯝꯗꯗꯤ ꯀꯦꯇꯥꯒꯣꯔꯤꯗ ꯌꯥꯝꯅ ꯍꯣꯔꯛꯄ ꯑꯗꯒꯤ ꯖꯣꯕ ꯄꯤꯕ ꯃꯇꯝꯗ ꯐꯪꯉꯛꯇꯕꯗꯒꯤ ꯍꯥꯏꯕꯗꯤ ꯐꯪꯉꯛꯇ꯭ꯔꯕꯅꯤꯅ ꯏꯁꯥꯅ ꯏꯁꯥꯕꯨ ꯊꯕꯛ ꯄꯤꯕ ꯉꯝꯃꯛꯇꯕꯗꯒꯤ ꯂꯩꯔꯛꯄ ꯑꯗꯨꯅ ꯁꯔꯀꯥꯔꯁꯤꯡꯅ ꯊꯕꯛꯁꯤ ꯁꯔꯀꯥꯔꯈꯛꯀꯤ ꯊꯕꯛꯈꯛꯇꯪ ꯉꯥꯏꯗꯕꯤꯗ ꯏꯁꯥꯅ ꯏꯁꯥꯕꯨꯁꯨ ꯊꯕꯛ ꯄꯤꯅꯕ ꯍꯣꯠꯅꯖꯕ ꯁꯔꯀꯥꯔꯈꯛꯀꯤ ꯉꯥꯏꯕ ꯇꯥꯔꯒꯗꯤ ꯑꯩꯈꯣꯏ ꯑꯗꯨꯝ ꯂꯩꯕ ꯇꯥꯕꯅꯤ ꯃꯔꯝ ꯑꯗꯨꯅ ꯏꯁꯥꯅ ꯏꯁꯥꯒꯤ ꯊꯕꯛ ꯄꯤꯔꯕ ꯃꯇꯝꯗ ꯇꯨꯡꯒꯤ ꯅꯨꯡꯉꯥꯏ ꯌꯥꯏꯐꯕ ꯍꯥꯏꯕꯗꯨ ꯑꯣꯏꯔꯛꯀꯅꯤ